ꯚꯥꯔꯠꯀꯤ ꯍꯦꯜꯠꯁ ꯀꯦꯔ ꯁꯔꯕꯤꯁꯦꯁꯁꯦ ꯑꯇꯩ ꯂꯝꯒ ꯌꯦꯡꯅꯔꯒꯗꯤ ꯄꯩꯁꯥ ꯌꯥꯝꯅ ꯆꯪꯕ ꯅꯠꯇꯦ ꯑꯗꯨꯒꯤ ꯃꯤꯆꯝꯁꯨ ꯑꯗꯨꯝ ꯐꯖꯟꯅ ꯌꯦꯡꯕ ꯈꯣꯠꯄ ꯑꯗꯨꯝ ꯉꯝꯃꯤ ꯄꯩꯁꯥ ꯌꯥꯝ ꯆꯪꯗꯕꯤꯗ ꯑꯗꯣ ꯁꯣꯝꯗ ꯋꯥꯔꯤꯁꯤꯅ ꯖꯣꯒ꯭ꯔꯥꯐꯔꯒꯤ ꯖꯣꯒ꯭ꯔꯐꯤꯁꯦ ꯂꯝ ꯌꯥꯝ ꯆꯥꯎꯕꯅꯤꯅ ꯃꯐꯝ ꯈꯨꯗꯤꯡꯃꯛꯇ ꯍꯦꯜꯠ ꯀꯦꯔ ꯁꯦꯟꯇꯔꯁꯤꯡꯁꯦ ꯌꯧꯕ ꯉꯝꯗꯦ ꯑꯗꯨꯒ ꯗꯣꯛꯇꯔꯁ ꯑꯦꯟ ꯅꯔꯁꯦꯁꯦꯁꯀꯤ ꯅꯔꯁꯦꯁꯀꯤ ꯁꯣꯔꯇꯦꯆ ꯈꯔ ꯂꯩꯕꯅꯤꯅ ꯃꯤ ꯂꯣꯏꯅꯃꯛꯀꯤ ꯁꯦꯕꯥ ꯇꯧꯕꯁꯦ ꯈꯔ ꯂꯨꯏ